ꯒꯦꯝ ꯁꯥꯟꯅꯕ ꯍꯥꯏꯗꯤ ꯑꯩꯈꯣꯏ ꯏꯁꯥꯒꯤ ꯏꯁꯇꯦꯃꯤꯅꯥ ꯅꯠꯇ꯭ꯔꯒ ꯑꯩꯈꯣꯏ ꯏꯁꯥꯒꯤ ꯐꯤꯖꯤꯀꯦꯜꯒꯤꯗꯃꯛꯇꯁꯨ ꯀꯥꯟꯅꯩ ꯑꯩꯈꯣꯏꯒꯤ ꯒꯦꯝ ꯍꯥꯏꯗꯤ ꯑꯩꯈꯣꯏꯗꯁꯨ ꯗꯤꯁꯤꯄ꯭ꯂꯤꯟ ꯄꯤ ꯑꯩꯈꯣꯏꯅ ꯒꯦꯝ ꯁꯥꯟꯅꯕꯗ ꯈꯪꯅꯗꯕ ꯏꯃꯥꯟꯅꯕ ꯑꯣꯏꯔꯣ ꯀꯅꯥ ꯑꯣꯏꯔꯣ ꯈꯪꯅꯅꯕꯒꯤ ꯆꯥꯡꯁꯁꯨ ꯄꯤ ꯑꯩꯈꯣꯏꯅ ꯀꯣꯏ ꯀꯣꯏꯕ ꯆꯠꯅꯤꯡꯕ ꯃꯌꯥꯝ ꯃꯐꯝ ꯑꯃ ꯂꯩ ꯆꯠꯄ ꯐꯪꯗꯕꯁꯨ ꯂꯩ ꯒꯦꯝ ꯁꯥꯟꯅꯔ ꯀꯥꯟꯗ ꯑꯦꯛꯖꯥꯝꯄꯜ ꯂꯥꯏꯛ ꯐꯨꯠꯕꯣꯜ ꯕꯣꯜꯂꯤꯕꯣꯜ ꯇꯣꯔꯅꯥꯃꯦꯟ ꯆꯠꯂ ꯀꯥꯟꯗ ꯎꯕ ꯐꯪꯕ ꯌꯥꯕ ꯃꯐꯝ ꯑꯃ ꯑꯩꯈꯣꯏ ꯃꯌꯥꯝ ꯎꯕ ꯐꯪꯏ ꯑꯩꯈꯣꯏ ꯏꯁꯥꯒꯤ ꯅꯠꯇꯅ ꯁꯣꯁꯦꯜ ꯑꯣꯏꯕ ꯒꯤ ꯃꯇꯦꯡꯁꯨ ꯄꯥꯡꯏ ꯒꯦꯝ ꯁꯥꯟꯅꯕ ꯍꯥꯏꯗꯤ ꯂꯥꯏꯛ ꯅꯣꯠ ꯑꯣꯟꯂꯤ ꯃꯣꯕꯥꯏꯜ ꯒꯦꯝꯁ ꯐꯨꯠꯕꯣꯜ ꯁꯥꯟꯅꯕꯒꯨꯝꯕ ꯕꯣꯛꯁꯤꯡ ꯕꯣꯜꯂꯤꯕꯣꯜ ꯐꯨꯠꯕꯣꯜ ꯕꯣꯜꯂꯤꯕꯣꯜ ꯂꯣꯏꯅ ꯌꯥꯎꯏ ꯕꯣꯜ ꯁꯥꯟꯅꯕ ꯍꯥꯏꯕꯗꯤ ꯒꯦꯝꯁ ꯏꯠꯁ ꯑꯦꯕ꯭ꯔꯤ ꯄꯥꯔꯠ ꯑꯣꯐ ꯒꯦꯝꯁ ꯂꯥꯏꯛ ꯏꯕꯟ ꯀꯕꯥꯗꯤ ꯁꯥꯟꯅꯕꯒꯨꯝꯕ ꯂꯥꯏꯛ ꯕꯥꯁꯀꯦꯠꯕꯣꯜ ꯈꯣꯈꯣ ꯍꯣꯛꯀꯤ ꯑꯦꯕ꯭ꯔꯤꯊꯤꯡ ꯏꯁ ꯒꯦꯝꯁ ꯒꯦꯝ ꯁꯥꯟꯅꯕꯗ ꯅꯨꯡꯉꯥꯏꯕ ꯍꯥꯏꯕꯁꯤꯗꯤ ꯃꯤ ꯑꯃꯠꯇꯪꯅ ꯐꯪꯕ ꯅꯠꯇꯦ ꯂꯥꯏꯛ ꯇꯤꯝ ꯋꯤ ꯁꯨꯠ ꯋꯥꯛ ꯑꯦꯁ ꯑꯦ ꯇꯤꯝ ꯇꯤꯝ ꯁꯥꯟꯅꯔ ꯀꯥꯟꯗ ꯑꯩꯈꯣꯏꯅ ꯀꯥꯟꯅꯕ ꯐꯪꯏ ꯇꯤꯝ ꯁꯥꯟꯅꯔ ꯀꯥꯟꯗ ꯀꯥꯟꯅꯕ ꯐꯪꯕꯁꯤꯅ ꯑꯩꯈꯣꯏꯕꯨ ꯑꯃꯒ ꯑꯃꯒꯁꯦ ꯈꯪꯅꯕ ꯃꯁꯛꯁꯨ ꯐꯪꯏ ꯑꯩꯈꯣꯏꯒꯤ ꯇꯤꯝ ꯏꯁꯄꯤꯔꯤꯠ ꯂꯩꯔ ꯀꯥꯟꯗ ꯒꯦꯝꯁꯦ ꯁꯥꯟꯅꯕ ꯅꯨꯡꯉꯥꯏ ꯀꯩꯒꯨꯝꯕ ꯇꯤꯝ ꯏꯁꯄꯤꯔꯤꯠ ꯂꯩꯇ꯭ꯔꯗꯤ ꯒꯦꯝ ꯁꯥꯟꯅꯕ ꯅꯨꯡꯉꯥꯏꯇꯦ ꯏꯁꯥꯒꯤ ꯂꯥꯏꯛ ꯏꯟꯗꯤꯕꯤꯖ꯭ꯋꯦꯜ ꯒꯦꯝꯁꯀꯨꯝꯕ ꯂꯥꯛꯑ ꯀꯥꯟꯗ ꯂꯥꯏꯛ ꯖꯦꯕ꯭ꯂꯤꯟ ꯊ꯭ꯔꯣ ꯑꯣꯔ ꯃꯦ ꯕꯤ ꯂꯥꯏꯛ ꯑꯗꯨꯝꯕ ꯂꯥꯛꯑ ꯀꯥꯟꯗ ꯁꯣꯠ ꯄꯨꯠꯀꯨꯝꯕ ꯂꯥꯏꯛ ꯏꯟꯗꯤꯕꯤꯖ꯭ꯋꯦꯜ ꯂꯥꯛꯑ ꯀꯥꯟꯗꯗꯤ ꯏꯁꯥꯒꯤ ꯏꯁꯥꯉꯥꯛꯇ ꯗꯦꯠ ꯌꯨ ꯍꯦꯞ ꯇꯨ ꯑꯩꯈꯣꯏꯅ ꯏꯁꯥꯕꯨ ꯏꯁꯥ ꯄꯨꯁ ꯇꯧꯕ ꯃꯇꯥꯡ ꯃꯐꯝ ꯆꯥꯏ ꯀꯔꯤꯒꯨꯝꯕ ꯏꯟꯗꯤꯕꯤꯖ꯭ꯋꯦꯜꯒꯤ ꯉꯥꯛꯇ ꯂꯥꯛꯑ ꯀꯥꯟꯗꯗꯤ ꯌꯨ ꯍꯦꯞ ꯇꯨ ꯀꯣꯠꯁꯀꯨꯝꯕ ꯐꯖꯕ ꯑꯃ ꯇꯥꯟꯅꯔꯒ ꯁꯥꯟꯅꯕ ꯃꯊꯧ ꯇꯥꯏ ꯀꯩꯒꯤ ꯍꯥꯏꯔꯗꯤ ꯃꯣꯏꯅ ꯀꯣꯠꯁꯅ ꯍꯥꯏꯕꯤꯕ ꯈꯣꯠꯄꯤꯕ ꯍꯥꯏꯔꯗꯤ ꯁꯥꯟꯅꯕ ꯅꯨꯡꯉꯥꯏ ꯃꯣꯏꯅ ꯇꯥꯛꯄꯤꯕꯁꯨ ꯑꯩꯈꯣꯏꯅ ꯂꯧꯁꯤꯟꯕ ꯍꯩ ꯑꯩꯅ ꯍꯥꯏꯕꯗꯤ ꯃꯌꯥꯝ ꯁꯥꯟꯅꯔ ꯀꯥꯟꯗꯗꯤ ꯀꯣꯠꯁ ꯗꯔꯀꯥꯔ ꯑꯣꯏꯗꯦ ꯍꯥꯏꯕꯗꯤ ꯅꯠꯇꯦ ꯑꯗꯨꯕꯨ ꯏꯟꯗꯤꯕꯤꯖ꯭ꯋꯦꯜ ꯑꯣꯏꯕꯗꯗꯤ ꯃꯦꯟꯂꯤ ꯀꯣꯠꯁ ꯗꯔꯀꯥꯔ ꯑꯣꯏ ꯇꯤꯝꯗꯁꯨ ꯀꯣꯠꯁ ꯗꯔꯀꯥꯔ ꯑꯣꯏ ꯀꯔꯤꯒꯨꯝꯕ ꯇꯤꯞꯗꯗꯤ ꯀꯣꯠꯁ ꯂꯧꯕ ꯐꯪꯍꯧꯗ꯭ꯔꯁꯨ ꯂꯥꯏꯛ ꯋꯤ ꯍꯦꯞ ꯐ꯭ꯔꯦꯟꯁ ꯑꯩꯈꯣꯏ ꯏꯃꯥꯟꯅꯕ ꯃꯌꯥꯝ ꯂꯩ ꯑꯃꯅ ꯑꯃ ꯐꯨꯒꯠꯄꯤꯕ ꯑꯃꯅ ꯑꯃꯒꯤ ꯑꯁꯣꯏ ꯑꯉꯥꯝ ꯂꯣꯏꯅ ꯌꯦꯡꯁꯤꯟꯕꯤꯕ ꯃꯊꯧ ꯇꯥꯏ ꯑꯗꯨꯕꯨ ꯏꯟꯗꯤꯕꯤꯖ꯭ꯋꯦꯜꯗꯗꯤ ꯑꯗꯨꯗꯤ ꯌꯥꯗꯕꯅꯤꯅ ꯂꯥꯏꯛ ꯏꯟ ꯏꯟꯗꯤꯕꯤꯖ꯭ꯋꯦꯜꯗꯗꯤ ꯌꯥꯗꯝꯅꯤꯅ ꯄꯨꯂꯞ ꯇꯤꯝꯗꯗꯤ ꯃꯥꯟꯅꯕ ꯌꯥꯗꯦ ꯑꯗꯨꯅ ꯇꯤꯝ ꯁꯥꯟꯅꯔ ꯀꯥꯟꯗ ꯅꯨꯡꯉꯥꯏ ꯐꯨꯠꯕꯣꯜ ꯁꯥꯟꯅꯕ ꯑꯦꯛꯖꯥꯝꯄꯜ ꯐꯨꯠꯕꯣꯜ ꯁꯥꯟꯅꯕꯗꯗꯤ ꯇꯤꯝ ꯂꯥꯏꯛ ꯗꯤꯐꯦꯟꯗꯔ ꯂꯩ ꯃꯤꯠ ꯐꯤꯜ ꯏꯁꯇ꯭ꯔꯥꯏꯛꯀꯔ ꯃꯌꯥꯝ ꯂꯩ ꯒꯣꯜꯀꯤꯄꯔ ꯂꯩ ꯏꯁꯇ꯭ꯔꯥꯏꯛꯀꯔ ꯁꯣꯏꯔꯁꯨ ꯃꯤꯠꯐꯤꯜꯅ ꯉꯥꯛ ꯁꯦꯜꯂꯤ ꯃꯤꯠꯐꯤꯜ ꯁꯣꯏꯔꯁꯨ ꯗꯤꯐꯦꯟꯗꯔꯅ ꯌꯦꯡꯁꯤꯜꯂꯤ ꯗꯤꯐꯦꯟꯗꯔ ꯁꯣꯏꯔꯁꯨ ꯀꯤꯄꯔꯅ ꯉꯥꯛ ꯁꯦꯜꯂꯤ ꯑꯃꯒꯤ ꯑꯃꯁꯤ ꯁꯨꯝ ꯐꯨꯒꯠꯅꯔꯒ ꯁꯥꯟꯅꯕ ꯒꯦꯝꯁꯅꯤ ꯒꯦꯝꯁ ꯍꯥꯏꯕꯗꯅ ꯑꯩꯈꯣꯏꯒꯤ ꯍꯛꯆꯥꯡ ꯐꯒꯠꯅꯕ ꯂꯥꯏꯛ ꯏꯟꯇꯣꯛꯁꯤꯀꯦꯟ ꯆꯥꯔꯒ ꯂꯩꯒꯗꯕꯒꯤ ꯁꯔꯨꯛꯄꯨꯗꯤ ꯒꯦꯝ ꯁꯥꯟꯅꯔꯁꯨ ꯍꯛꯆꯥꯡꯁꯨ ꯐꯒꯠꯂꯤ ꯂꯥꯏꯛ ꯃꯦꯟꯇꯦꯜꯂꯤ ꯍꯦꯜꯠꯂꯤ ꯑꯩꯈꯣꯏꯁꯦ ꯏꯁꯇ꯭ꯔꯣꯡ ꯑꯣꯏꯌꯦ ꯑꯗꯨꯅ ꯒꯦꯝ ꯁꯥꯟꯅꯕ ꯍꯥꯏꯕꯁꯦ ꯌꯥꯝ ꯃꯔꯨ ꯑꯣꯏꯕ ꯄꯣꯠꯁꯛꯅꯤ ꯑꯗꯨꯒ ꯒꯦꯝ ꯁꯥꯟꯅꯕꯗ ꯁꯣꯁꯦꯜ ꯋꯤ ꯍꯦꯞ ꯇꯨ ꯕꯤ ꯁꯣꯁꯦꯜ ꯑꯩꯈꯣꯏ ꯁꯣꯁꯦꯜ ꯑꯣꯏꯕ ꯇꯥꯏ ꯀꯔꯤꯒꯨꯝꯕ ꯁꯣꯁꯦꯜ ꯍꯥꯏꯔꯗꯤ ꯃꯌꯥꯝ ꯇꯤꯟꯕ ꯇꯤꯟꯅꯕꯗ ꯁꯥꯟꯅꯕꯗ ꯁꯥꯎꯒꯗꯕ ꯅꯠꯇꯕ ꯋꯤ ꯍꯦꯞ ꯇꯨ ꯕꯤ ꯏꯟ ꯗꯤꯁꯤꯄ꯭ꯂꯤꯟ ꯗꯤꯁꯤꯄ꯭ꯂꯤꯟ ꯂꯩꯕ ꯃꯊꯧ ꯇꯥꯏ ꯁꯣꯁꯦꯜ ꯑꯣꯏꯕ ꯍꯥꯏꯕ ꯀꯥꯟꯗ ꯑꯗꯨꯒꯨꯝꯕ ꯑꯣꯏꯕ ꯇꯥꯏ